ꯍꯦꯜꯂꯣ ꯔꯟꯖꯅꯥ ꯅꯣꯏꯒꯤꯅꯦ ꯍꯣꯇꯦꯜꯒꯤ ꯆꯧꯗꯣ ꯃꯤꯅ ꯍꯥꯎꯋꯦ ꯌꯥꯝ ꯍꯥꯏꯅꯕ ꯑꯗꯨ ꯑꯩꯗꯤ ꯑꯝꯕꯣꯛ ꯆꯥꯔꯒꯁꯨ ꯌꯦꯡꯗ꯭ꯔꯤꯕꯀꯣ ꯑꯗꯣ ꯑꯩꯁꯨ ꯍꯥꯏꯗꯤ ꯆꯠꯊꯣꯂꯛꯄꯁꯨ ꯐꯪꯗ꯭ꯔꯦ ꯑꯗꯨ ꯆꯥꯔꯒꯗꯤ ꯌꯦꯡꯅꯤꯡꯉꯦ ꯑꯉꯥꯡꯉꯩꯁꯨ ꯑꯩꯅ ꯄꯤꯖꯅꯤꯡꯕ ꯑꯗꯨ ꯅꯪꯒꯤ ꯍꯣꯝ ꯗꯦꯂꯤꯚꯔꯤꯒꯥꯡ ꯂꯩꯔꯒꯗꯤ ꯑꯩ ꯌꯨꯝꯗ ꯑꯩꯈꯣꯏ ꯅꯤꯡꯊꯧꯀꯥꯏꯗ ꯑꯝꯇꯪ ꯊꯤꯟꯕꯤꯔꯛꯀꯦꯔꯕ ꯑꯩ ꯅꯨꯄꯥꯁꯨ ꯁꯨꯝ ꯌꯦꯡꯍꯟꯅꯤꯡꯕ ꯍꯥꯏꯇꯥꯔꯦ ꯃꯤ ꯈꯨꯗꯤꯡꯃꯛꯅ ꯌꯥꯝ ꯍꯥꯎꯋꯤ ꯌꯥꯝ ꯀꯩꯅꯣ ꯇꯧꯋꯤ ꯍꯥꯏꯅꯕꯗꯨꯗ ꯑꯩꯁꯨ ꯑꯝꯇꯪ ꯆꯥꯔꯒ ꯌꯦꯡꯅꯤꯡꯉꯦꯕ ꯑꯗꯨ ꯅꯪ ꯑꯝꯇ ꯀꯩꯅꯣ ꯗꯦꯂꯤꯚꯔꯤ ꯇꯧꯕꯤꯔꯛꯀꯦꯔꯣ ꯑꯩꯈꯣꯏ ꯌꯨꯝꯗ ꯍꯣꯏ ꯍꯣꯏ ꯍꯣꯏ ꯑꯝꯇ ꯇꯧꯔꯛꯎꯀꯣ ꯍꯣꯏ ꯌꯥꯝ ꯅꯨꯡꯉꯥꯏꯖꯔꯦ